ꯍꯣꯏ ꯏꯁꯇꯦꯗꯤꯌꯝꯗ ꯄꯥꯡꯊꯣꯛꯄꯁꯤ ꯌꯥꯝ ꯄꯥꯡꯊꯣꯛꯏ ꯏꯟꯗꯣꯔ ꯏꯁꯇꯦꯗꯤꯌꯝꯗ ꯄꯥꯡꯊꯣꯛꯂꯤꯕꯁꯤꯗ ꯑꯩꯈꯣꯏ ꯂꯣꯀꯦꯜ ꯑꯦꯝ ꯑꯦꯜ ꯑꯦ ꯂꯣꯀꯦꯜ ꯑꯦꯝ ꯑꯦꯜ ꯑꯦꯒꯤ ꯃꯤ ꯂꯣꯀꯦꯜ ꯂꯣꯀꯦꯜꯒꯤ ꯃꯤ ꯃꯌꯥꯝ ꯑꯃ ꯌꯦꯡꯏ ꯃꯤ ꯁꯝ ꯑꯦꯔꯥꯎꯟ ꯃꯤ ꯂꯤꯁꯤꯡ ꯑꯅꯤ ꯑꯍꯨꯝ ꯏꯟꯗꯣꯔ ꯏꯁꯇꯦꯗꯤꯌꯝꯗ ꯆꯜꯂꯤꯁꯦ ꯃꯁꯤꯗ ꯑꯩꯈꯣꯏ ꯁꯔꯀꯥꯔꯒꯤ ꯑꯣꯏꯕ ꯑꯦꯝ ꯑꯦꯜ ꯑꯦ ꯌꯦꯡꯕ ꯌꯥꯏ ꯑꯦꯝ ꯑꯦꯜ ꯑꯦꯁꯤ ꯑꯗꯨꯝ ꯃꯣꯏꯒꯤ ꯃꯁꯤꯗ ꯁꯔꯨꯛ ꯌꯥꯔꯛꯀꯗꯧꯔꯤꯕꯁꯤꯅ ꯑꯩꯈꯣꯏꯒꯤ ꯂꯣꯀꯦꯜꯒꯤ ꯑꯉꯥꯡꯁꯤꯡ ꯁꯔꯨꯛ ꯌꯥꯔꯛꯀꯅꯤ ꯂꯣꯀꯦꯜꯒꯤ ꯑꯉꯥꯡꯁꯤꯡ ꯍꯥꯏꯗꯤ ꯀꯩꯅꯣ ꯇꯧꯕ ꯃꯁꯥꯟꯅꯗ ꯌꯥꯝ ꯇꯣꯞ ꯇꯣꯞꯅ ꯑꯩꯈꯣꯏ ꯃꯁꯥꯟꯅ ꯌꯥꯝꯅ ꯍꯩꯊꯣꯏ ꯁꯤꯡꯊꯣꯏ ꯁꯤꯡꯊꯣꯏꯔꯕꯁꯤꯡ ꯃꯁꯤꯗ ꯁꯔꯨꯛ ꯌꯥꯕꯅꯤ ꯑꯗꯩꯗꯤ